ꯍꯜꯂꯣ ꯑꯥ ꯉꯁꯤ ꯅꯪꯒꯤ ꯑꯣꯏ ꯅꯪ ꯅꯉꯣꯟꯗ ꯌꯦꯟꯁꯥꯡ ꯅꯥꯄꯤ ꯀꯔꯤ ꯀꯔꯤ ꯌꯣꯟꯕꯒꯦ ꯉꯁꯤ ꯑꯥ ꯇꯣꯃꯦꯇꯣꯗꯣ ꯀꯦꯖꯤꯗ ꯀꯌꯥ ꯀꯌꯥꯅ ꯆꯠꯄ꯭ꯔ ꯑꯧ ꯑꯗꯨꯒ ꯎꯝ ꯀꯦ ꯖꯤ ꯑꯅꯤ ꯂꯧꯒꯦ ꯇꯣꯃꯦꯇꯣꯅ ꯑꯗꯨ ꯑꯥꯂꯨꯗꯨꯅ ꯀꯦ ꯖꯤ ꯇꯔꯥꯗꯤ ꯂꯧꯒꯦ ꯌꯥꯡꯈꯩ ꯀꯣ ꯇꯔꯥ ꯂꯧꯕꯅꯤꯅ ꯈꯔ ꯇꯥꯕꯤꯕ ꯇꯥꯔꯦ ꯍꯣꯏ

ꯑꯣ ꯌꯥꯏ ꯑꯗꯨ ꯇꯣꯃꯦꯇꯣꯅ ꯀꯦ ꯖꯤ ꯑꯅꯤ ꯑꯥꯂꯨꯅ ꯀꯦ ꯖꯤ ꯇꯔꯥ ꯑꯣ ꯀꯣꯕꯤꯗꯤ ꯌꯥꯎꯕ꯭ꯔꯥ ꯎꯝ ꯀꯦ ꯖꯤ ꯑꯅꯤ ꯂꯧꯒꯦ ꯑꯗꯨꯝ ꯑꯗꯨꯒ ꯕꯦꯂꯦꯟꯗ꯭ꯔꯤꯗꯤ ꯍꯣꯏ ꯑꯗꯨꯝꯗꯨꯅ ꯀꯦ ꯖꯤ ꯑꯅꯤ ꯑꯗꯨꯒ ꯀꯔꯤ ꯀꯔꯤ ꯂꯩꯔꯤꯕ꯭ꯔꯥ ꯀꯣ ꯈꯥꯃꯦꯟ ꯑꯈꯥꯕꯁꯨ ꯂꯩ ꯍꯥꯏꯅ ꯀꯣ ꯑꯗꯨ ꯀꯦ ꯖꯤ ꯑꯃꯗꯤ ꯂꯧꯒꯦ

ꯔꯥꯖꯃꯥꯗꯤ ꯀꯦꯖꯤꯗ ꯀꯌꯥ ꯆꯠꯄ꯭ꯔ ꯌꯥꯡꯈꯩꯒꯤ ꯑꯍꯨꯝ ꯀꯣ ꯑꯗꯨꯗꯤ ꯌꯥꯡꯈꯩꯒꯤ ꯂꯧꯕ ꯇꯥꯔꯦ ꯆꯥꯃꯒꯤ ꯄꯤꯔꯣ ꯑꯗꯨ ꯑꯗꯨꯗꯤ ꯇꯔꯨꯛ ꯇꯥꯏꯅ ꯀꯣ

ꯑꯗꯨ ꯅꯪꯅ ꯑꯗꯨꯝ ꯄꯦꯛꯀꯤꯡꯗꯨ ꯇꯧꯔꯒ ꯊꯝꯕꯤꯌꯨ ꯑꯩꯁꯦ ꯍꯧꯖꯤꯛ ꯊꯕꯛ ꯑꯃ ꯆꯠꯂꯤꯕ ꯀꯣ ꯑꯗꯨ ꯑꯁꯤ ꯂꯣꯏꯔ ꯀꯥꯟꯗ ꯄꯩꯁꯥꯁꯨ ꯂꯥꯛꯑꯒ ꯊꯤꯕꯤꯒꯦ ꯑꯗꯨꯝ ꯂꯧꯔꯒ ꯆꯠꯈꯤꯒꯦ ꯑꯗꯨ ꯑ ꯑꯗꯨꯅ ꯌꯥꯏ ꯉꯁꯤꯗꯤ ꯍꯣꯏ ꯍꯣꯏ ꯑꯗꯨꯃꯥꯏꯅ ꯇꯧꯔꯁꯦ ꯑꯗꯨꯗꯤ ꯀꯣ ꯍꯣꯏ ꯍꯣꯔꯦꯟ ꯊꯦꯡꯅꯁꯦ ꯑꯥ